ꯃꯅꯤꯄꯨꯔꯗ ꯍꯧꯖꯤꯛ ꯍꯧꯖꯤꯛ ꯋꯦꯗꯔꯒꯤ ꯃꯇꯥꯡꯗ ꯈꯔ ꯍꯥꯏꯖꯒꯦ ꯍꯧꯖꯤꯛ ꯍꯧꯖꯤꯛꯀꯤ ꯋꯦꯗꯔꯁꯦ ꯍꯥꯟꯅꯗꯒꯤ ꯍꯥꯟꯅꯒꯤ ꯋꯦꯗꯔꯒ ꯃꯥꯅꯗ꯭ꯔꯦ ꯃꯅꯤꯄꯨꯔꯁꯦ ꯑꯗꯨ ꯏꯪꯊꯝꯊꯥ ꯂꯥꯛꯈ꯭ꯔꯦ ꯏꯪꯊꯝꯊꯥ ꯂꯥꯛꯄ ꯃꯇꯝꯗ ꯍꯦꯟꯅ ꯍꯦꯟꯅ ꯍꯥꯟꯅ ꯃꯅꯤꯄꯨꯔ ꯋꯤꯟꯇꯔ ꯃꯇꯝꯗ ꯏꯪꯕꯗꯒꯤ ꯍꯦꯟꯅ ꯍꯧꯖꯤꯛꯅ ꯑꯣꯏꯅ ꯏꯪꯕ ꯏꯪꯕꯗꯣ ꯍꯦꯜꯂꯛꯂꯦ ꯑꯗꯨꯒ ꯀꯥꯂꯦꯟ ꯊꯥꯗꯁꯨ ꯍꯥꯟꯅ ꯃꯅꯤꯄꯨꯔꯗ ꯀꯥꯂꯦꯟ ꯁꯝꯃꯔ ꯃꯇꯝꯗ ꯁꯥꯈꯤꯕ ꯑꯁꯥꯕ ꯇꯦꯝꯄꯔꯦꯆꯔꯗꯣ ꯑꯗꯨꯗꯒꯤ ꯍꯦꯟꯅ ꯍꯧꯖꯤꯛꯇꯤ ꯍꯦꯟꯅ ꯍꯦꯟꯅ ꯋꯦꯗꯔꯗꯣ ꯇꯦꯝꯄꯔꯦꯆꯔꯗꯣ ꯍꯦꯜꯂꯛꯑꯦ ꯑꯗꯨꯒ ꯑꯗꯨ ꯀꯔꯤ ꯃꯔꯝꯒꯤꯔꯥ ꯍꯥꯏꯕꯀꯥꯟꯁꯤꯗ ꯑꯩꯈꯣꯏꯅ ꯇꯥꯏꯕꯪ ꯃꯤꯅ ꯗꯤꯐꯣꯔꯦꯁꯇꯦꯁꯟ ꯇꯧꯈ꯭ꯔꯦ ꯂꯣꯗ ꯀꯌꯥ ꯀꯌꯥ ꯒꯥꯔꯤꯅ ꯆꯤꯡꯗꯒꯤ ꯇꯨꯔꯦꯜꯗꯒꯤꯔꯥ ꯆꯤꯡꯗꯒꯤꯔꯥ ꯃꯣꯏ ꯎꯈꯣꯏ ꯋꯥꯈꯣꯏ ꯌꯥꯟꯊꯠꯂꯒ ꯂꯣꯗ ꯂꯣꯗꯅ ꯇꯇꯥꯗ ꯃꯣꯏ ꯄꯨꯔꯛ ꯄꯨꯔꯛꯇꯅ ꯄꯨꯊꯣꯛꯂꯦ ꯄꯨꯊꯣꯛꯄ ꯑꯗꯨ ꯃꯣꯏ ꯃꯣꯏ ꯃꯁꯥꯒꯤ ꯕꯤꯖꯤꯅꯦꯁ ꯂꯣꯝꯗ ꯃꯣꯏ ꯄꯨꯊꯣꯛꯂꯒ ꯇꯧꯕ ꯃꯇꯝꯗ ꯄꯨꯊꯣꯛꯄꯗꯣ ꯎ ꯋꯥꯁꯦ ꯊꯥꯕꯗꯒꯤ ꯗꯤꯐꯣꯔꯦꯁꯇꯦꯁꯟ ꯇꯧꯕꯅ ꯌꯥꯝꯂꯛꯄ ꯃꯇꯨꯡ ꯑꯣꯏꯅ ꯋꯦꯗꯔꯁꯦ ꯆꯦꯟꯁ ꯇꯧꯔꯛꯄꯅꯤ ꯑꯗꯨ ꯍꯧꯖꯤꯛ ꯃꯇꯝ ꯍꯧꯖꯤꯛ ꯍꯧꯖꯤꯛ ꯀꯥꯂꯦꯟ ꯊꯥꯅꯤꯅ ꯑꯁꯥꯕꯗꯣ ꯍꯦꯟꯒꯠꯂꯛꯄꯅꯤꯅ ꯇꯦꯝꯄꯔꯦꯆꯔꯗꯣ ꯋꯥꯡꯂꯛꯈꯔꯕꯅꯤꯅ ꯊꯣꯛꯂꯒ ꯊꯕꯛ ꯇꯧꯒꯗꯕꯗꯨꯁꯨ ꯑꯁꯥꯕꯗꯨꯅ ꯃꯔꯝ ꯑꯣꯏꯗꯨꯅ ꯃꯤ ꯀꯌꯥ ꯊꯣꯛꯂꯛꯄ ꯉꯝꯗꯗꯅ ꯊꯕꯛ ꯇꯧꯕ ꯉꯝꯗꯗꯅ ꯃꯣꯏ ꯃꯤ ꯀꯌꯥ ꯂꯩꯌꯦ ꯅꯨꯃꯤꯠ ꯅꯨꯃꯤꯠꯇ ꯁꯨꯔꯒ ꯆꯥꯕꯈꯣꯏ ꯑꯁꯤꯈꯣꯏꯁꯤꯁꯨ ꯀꯥꯂꯦꯟ ꯊꯥꯒꯤ ꯑꯁꯥꯕ ꯃꯥꯏꯌꯣꯛꯄꯁꯨ ꯑꯣꯏ ꯑꯣꯏꯕꯅꯤꯅ ꯃꯣꯏꯅꯁꯨ ꯌꯥꯝ ꯄ꯭ꯔꯣꯕ꯭ꯂꯦꯝ ꯂꯩꯈ꯭ꯔꯦ ꯑꯗꯨꯅ ꯃꯣꯏ ꯑꯌꯥꯝꯕ ꯑꯅꯝꯕꯗꯤ ꯍꯧꯖꯤꯛꯇꯤ ꯗꯦ ꯇꯨꯗꯦ ꯂꯥꯏꯐ ꯃꯣꯏ ꯁꯨꯔꯒ ꯆꯥꯕꯈꯣꯏꯁꯤ ꯁꯤꯅ ꯍꯦꯟꯅ ꯄ꯭ꯔꯣꯕ꯭ꯂꯦꯝ ꯂꯩꯕ꯭ꯔꯥ ꯍꯥꯏꯅ ꯈꯜꯂꯤ ꯑꯗꯨꯒ ꯋꯤꯟꯇꯔ ꯃꯇꯝꯗꯁꯨ ꯋꯤꯟꯇꯔ ꯂꯥꯛꯄ ꯃꯇꯝꯗ ꯍꯥꯟꯅꯗꯒꯤ ꯏꯪꯊꯝ ꯊꯥꯁꯨ ꯍꯦꯟꯅ ꯍꯦꯟꯅ ꯏꯪꯈ꯭ꯔꯦ ꯏꯪꯕꯅ ꯃꯔꯝ ꯃꯔꯝ ꯏꯪꯕꯅ ꯃꯔꯝ ꯑꯣꯏꯗꯨꯅ ꯃꯤꯁꯤꯡꯁꯦ ꯍꯥꯏꯗꯤ ꯃꯌꯨꯝ ꯃꯄꯥ ꯐꯖꯅ ꯅꯥꯏꯅ ꯂꯩꯇꯕ ꯃꯈꯣꯏꯁꯤꯅ ꯃꯣꯏ ꯑꯏꯪꯕꯗ ꯍꯦꯟꯅ ꯃꯥꯏꯌꯦꯛꯅꯔꯤ ꯑꯗꯨꯒ ꯃꯥꯏꯌꯣꯛꯄ ꯈꯛꯇ ꯅꯠꯇꯅ ꯃꯌꯨꯝ ꯃꯄꯥ ꯐꯖꯅ ꯏꯆꯥ ꯆꯥꯗꯕꯅꯤꯅ ꯏꯪꯂꯛꯄ ꯃꯇꯝꯗꯅ ꯃꯣꯏꯒꯤ ꯍꯛꯆꯥꯡꯗ ꯏꯪꯂꯛꯄꯅ ꯃꯔꯝ ꯑꯣꯏꯔꯒ ꯑꯅꯥꯕꯅꯁꯨ ꯑꯅꯥꯕꯔꯣꯝꯗꯁꯨ ꯃꯣꯏꯒꯤ ꯍꯛꯆꯥꯡꯁꯦ ꯑꯅꯥꯕꯁꯨ ꯀꯌꯥ ꯃꯁꯤꯡ ꯍꯦꯟꯒꯠꯂꯒ ꯂꯩꯔꯤ ꯑꯗꯨꯅ ꯋꯦꯗꯔ ꯋꯦꯗꯔ ꯃꯇꯥꯡꯁꯦ

ꯑꯃꯅꯤ ꯍꯥꯏꯔꯒ ꯇꯦꯟꯁꯤꯟꯖꯔꯒꯦ ꯊꯦꯡꯀꯤꯌꯨ